ꯑꯩꯒꯤ ꯈꯨꯡꯒꯪꯗ ꯆꯠꯊꯔꯤꯕ ꯀꯔꯕꯥꯔꯁꯤꯡ ꯐꯧꯒꯤ ꯃꯇꯝꯗ ꯐꯧ ꯆꯦꯡ ꯑꯗꯒꯤ ꯑꯦꯟꯁꯥꯡ ꯅꯥꯄꯤ ꯍꯋꯥꯏ ꯑꯥꯂꯨ ꯑꯗꯩ ꯕꯣꯔꯥ ꯀꯕꯣꯛ ꯑꯁꯤꯅꯆꯤꯡꯕ ꯁꯣꯏꯕꯨꯝ ꯑꯁꯤꯅꯆꯤꯡꯕ ꯀꯕꯥꯔꯁꯤꯡ ꯑꯁꯤ ꯑꯩꯈꯣꯏ ꯈꯨꯡꯒꯪꯗ ꯆꯠꯊꯩ